ꯀꯛꯆꯤꯡ ꯖꯤꯂꯥ ꯑꯁꯤꯒꯤ ꯃꯤꯌꯥꯝꯅ ꯄꯥꯝꯅꯕ ꯃꯁꯥꯅ ꯃꯁꯥꯅꯗꯤ ꯁꯒꯣꯜ ꯀꯥꯡꯖꯩ ꯑꯃꯗꯤ ꯃꯨꯛꯅꯥ ꯑꯁꯤꯅꯤ ꯑꯁꯤꯅ ꯃꯐꯝꯗꯨ ꯃꯐꯝ ꯑꯁꯤꯒꯤ ꯂꯩꯔꯤꯕ ꯃꯤꯌꯥꯝꯁꯤꯡ ꯄꯨꯟꯁꯤꯟꯕꯗ ꯃꯇꯦꯡ ꯑꯣꯏꯒꯅꯤ